ꯎꯝ ꯍꯜꯂꯣ ꯑꯁꯤ ꯑꯁꯤꯁꯤꯕꯨ ꯈꯣꯡꯒꯨꯠ ꯌꯣꯟꯕ ꯃꯐꯝ ꯅꯠꯇ꯭ꯔꯣ ꯑꯣ ꯑꯩꯗꯣ ꯈꯨꯡꯒꯨꯜ ꯂꯧꯅꯤꯡꯕ ꯑꯣ ꯑꯣ ꯁꯤ ꯀꯩꯅꯣ ꯑꯉꯥꯡꯒꯤ ꯑꯉꯥꯡꯒ ꯑꯍꯟꯒꯤ ꯁ꯭ꯀꯨꯜ ꯁꯨꯁ ꯂꯧꯅꯤꯡꯕ ꯅꯨꯄꯥꯅꯤ ꯑꯍꯟꯗꯨꯅ ꯅꯨꯄꯤ ꯍꯣꯏ ꯁ꯭ꯀꯨꯜ ꯁꯨꯁꯇꯨ ꯕ꯭ꯂꯦꯛꯅꯤ ꯃꯣꯏꯗꯨ ꯑꯩ ꯂꯧꯅꯤꯡꯕ ꯃꯣꯏꯗꯣ ꯌꯥꯗꯕ ꯀꯩꯅꯣ ꯂꯤꯕꯔꯇꯤ ꯕꯇꯥꯅ ꯂꯧꯍꯟꯅꯤꯡꯕ ꯑꯗꯨ ꯎꯝ ꯑꯉꯥꯡꯗꯨ ꯆꯍꯤ ꯃꯔꯤ ꯃꯔꯤ ꯍꯣꯏ ꯃꯔꯤ ꯃꯣꯏꯗꯨꯃꯥꯏꯅ ꯃꯔꯤꯅꯤ ꯑꯣ ꯑꯗꯨ ꯀꯩꯅꯣ ꯂꯤꯕꯔꯇꯤꯁꯨ ꯂꯤꯕꯔꯇꯤ ꯑꯣꯏꯔꯁꯨ ꯌꯥꯏꯗ ꯑꯗꯨ ꯍꯣꯏ ꯌꯥꯏꯅꯦ ꯃꯣꯏꯗꯨ ꯃꯣꯏ ꯃꯥꯒꯤ ꯆꯍꯤꯗꯨ ꯃꯔꯤꯅꯤꯕ ꯑꯗꯨ ꯃꯣꯏꯒꯤ ꯁꯥꯏꯁꯇꯨ ꯊ꯭ꯔꯤ ꯐꯣꯔ ꯑꯣꯏꯕꯗꯤ ꯌꯥꯏ ꯈꯦꯠꯅꯔꯝꯒꯅꯤꯕ ꯑꯥ ꯑꯗꯨ ꯀꯩꯅꯣ ꯑꯍꯟꯒꯤꯗꯨꯅ ꯆꯍꯤꯗꯨ ꯏꯌꯥꯔꯁ ꯅꯥꯏꯟꯇꯤꯟ ꯇ꯭ꯋꯦꯟꯇꯤꯒꯨꯝꯕ ꯍꯣꯏ ꯍꯣꯏ ꯑꯗꯨ ꯅꯪ ꯃꯣꯏ ꯅꯣꯏꯒꯤ ꯗꯨꯀꯥꯟꯗꯨ ꯅꯣꯏ ꯗꯨꯀꯥꯟꯉꯣꯟꯗ ꯂꯥꯎꯒꯦ ꯍꯥꯏꯔ ꯑꯗꯨꯝ ꯀꯣꯜꯀ ꯂꯥꯛꯄꯋꯥꯅꯤ ꯑꯩ

ꯑꯣ ꯑꯗꯨ ꯅꯣꯏ ꯅꯣꯏꯒꯤ ꯃꯃꯟꯗꯨꯅ ꯑꯗꯨꯝ ꯑꯗꯨꯝ ꯑꯣꯏꯔꯁꯨ ꯌꯥꯏꯅꯦ ꯑꯥ ꯍꯣꯏ ꯍꯣꯏ ꯍꯣꯏ ꯍꯣꯏ ꯑꯗꯨ ꯑꯩ ꯂꯣꯀꯦꯁꯟꯗꯨ ꯑꯩ ꯊꯥꯔꯛꯀꯦ ꯍꯣꯏ ꯍꯣꯏ ꯀꯣꯏꯕ ꯂꯥꯛꯀꯦ ꯑꯗꯨ ꯍꯣꯏ ꯍꯣꯏ ꯍꯣꯏ ꯑꯦ ꯆꯣ ꯑꯗꯨꯗꯤ ꯌꯥꯝ ꯅꯨꯡꯉꯥꯏꯔꯦꯀꯣ